ꯍꯂꯣ ꯑꯥ ꯅꯨꯡꯉꯥꯏꯔꯤ ꯍꯣꯏ ꯆꯥꯗ꯭ꯔꯤꯗ ꯉꯥ ꯊꯣꯡꯉꯦ

ꯑꯥ ꯍꯥꯏꯔꯛꯑꯣ ꯍꯣꯏ ꯌꯦꯡꯉꯨꯁꯦ ꯀꯔꯝꯕ ꯁꯤꯅꯦꯃꯥ ꯍꯣꯜꯗꯅꯣ ꯑꯣ ꯌꯦꯡꯉꯨꯁꯦ ꯌꯥꯏꯌꯦ ꯍꯣꯏ ꯄꯨꯔꯛꯀꯦ ꯀꯔꯤ ꯀꯔꯤ ꯄꯨꯔꯛꯑꯣꯕ ꯍꯣꯏ ꯍꯣꯏ ꯑꯗꯨ ꯐꯤꯂꯝꯗꯨ ꯀꯅꯥ ꯀꯅꯥꯅ ꯀꯨꯝꯕ ꯐꯤꯂꯝꯅꯣ

ꯌꯥꯝ ꯅꯨꯡꯉꯥꯏꯅꯤꯌꯦ ꯑꯣ ꯑꯗꯣ ꯇꯥꯡ ꯀꯌꯥꯗ ꯆꯠꯂꯨꯗꯣꯏꯅꯣꯕ ꯑꯣ ꯍꯣꯏ ꯆꯠꯁꯦ ꯆꯠꯁꯦ ꯑꯣ ꯑꯆꯥꯄꯣꯠ ꯈꯔ ꯑꯗꯨꯝ ꯂꯩꯔꯛꯑꯣ ꯌꯥꯔꯅꯤꯗ